ꯁꯤꯔꯣꯏ ꯂꯤꯂꯤ ꯍꯥꯏꯔꯤꯕ ꯂꯩꯁꯦ ꯑꯁꯨꯛꯀꯤ ꯃꯇꯤꯛ ꯐꯖꯩꯑꯅ ꯃꯤꯄꯨꯝ ꯈꯨꯗꯤꯡꯃꯛꯅ ꯁꯣꯟꯅꯩ ꯑꯗꯨꯗꯨꯅ ꯑꯩꯒꯤꯁꯨ ꯁꯤꯔꯣꯏ ꯂꯤꯂꯤ ꯌꯦꯡꯕ ꯆꯠꯅꯤꯡꯕꯒꯤ ꯑꯩꯉꯣꯟꯗ ꯏꯈꯧ ꯂꯥꯡꯕ ꯑꯃ ꯐꯥꯎꯕꯗꯣ ꯑꯗꯨꯗꯨꯅ ꯏꯁꯨꯡ ꯏꯃꯥꯟꯅꯕꯤ ꯃꯌꯥꯝꯒ ꯇꯧꯔꯒ ꯍꯟꯗꯛꯇꯤ ꯁꯤꯔꯣꯏ ꯂꯤꯂꯤ ꯌꯦꯡꯕ ꯆꯠꯂꯨꯏ ꯑꯗ ꯑꯩꯒꯤ ꯄꯨꯛꯅꯤꯡꯗ ꯂꯩꯔꯝꯕ ꯑꯗꯒꯤꯗꯤ ꯑꯩꯅꯒ ꯈꯜꯂꯒ ꯑꯁ ꯂꯝꯕꯤꯗꯣ ꯌꯥꯝ ꯅꯨꯡꯉꯥꯏꯅ ꯆꯠꯂꯒꯗꯤ ꯁꯤꯔꯣꯏ ꯂꯤꯂꯤꯗꯣ ꯍꯦꯛꯇ ꯂꯝꯕꯤ ꯃꯄꯥꯟꯗ ꯀꯩꯗ ꯄꯪꯁꯥꯠꯇ ꯁꯥꯠꯂꯒ ꯂꯩꯔꯝꯒꯗꯕꯣꯏ ꯅꯤꯡꯕꯤꯗꯣ ꯑꯗꯨꯃꯛꯇꯤ ꯑꯣꯏꯔꯝꯗ꯭ꯔꯦ ꯋꯥꯈꯜꯅ ꯈꯜꯂꯝꯕꯅ ꯑꯃ ꯑꯗꯒꯤꯗꯤ ꯆꯠꯂꯨꯔꯒ ꯊꯦꯡꯅꯔꯛꯄꯗꯨꯅ ꯑꯃ ꯑꯗꯨꯃꯥꯏꯅ ꯈꯦꯠꯅꯕ ꯃꯌꯥꯝ ꯑꯃ ꯂꯩꯔꯝꯃꯦ ꯑꯗ ꯁꯤꯔꯣꯏ ꯂꯤꯂꯤ ꯆꯠꯄꯒꯤ ꯑꯋꯥ ꯅꯨꯡꯉꯥꯏ ꯈꯔ ꯍꯥꯏꯌꯨ ꯍꯥꯏꯔꯒꯗꯤ ꯏꯁꯨꯡ ꯏꯃꯥꯟꯅꯕꯤ ꯃꯌꯥꯝ ꯇꯧꯔꯒ ꯃꯥ ꯃꯥꯒꯤ ꯒꯥꯔꯤꯗ ꯆꯠꯄ ꯅꯠꯇꯕ ꯍꯥꯏꯗꯤ ꯕꯁ ꯑꯃꯇꯪꯗ ꯄꯨꯂꯞꯀ ꯆꯠꯂꯒ ꯌꯥꯝ ꯅꯨꯡꯉꯥꯏꯅ ꯑꯁ ꯏꯁꯩꯒ ꯇꯧꯗꯅ ꯂꯥꯡꯗꯅ ꯃꯥ ꯃꯥꯒꯤ ꯇꯧꯔꯒ ꯆꯠꯄꯗꯣ ꯌꯥꯝ ꯊꯤꯅ ꯅꯨꯡꯉꯥꯏ ꯑꯗꯒꯤꯗꯤ ꯆꯥꯃꯤꯟ ꯊꯛꯃꯤꯟꯅꯕꯃꯛꯇ ꯑꯣꯏꯔꯣ ꯍꯥꯏꯗꯤ ꯁꯤ ꯃꯐꯝꯁꯤꯗ ꯁꯨꯃꯥꯏꯅ ꯆꯥꯛ ꯆꯥꯈ꯭ꯔꯁꯤ ꯀꯥꯏꯅꯒ ꯑꯩꯈꯣꯏ ꯃꯌꯥꯝ ꯀꯨꯝꯃꯒꯒ ꯆꯥꯛꯀ ꯆꯥꯗꯅ ꯑꯗꯒꯤ ꯑꯁ ꯅꯪꯒꯤ ꯑꯗꯨ ꯄꯨꯔꯛꯏ ꯑꯩꯒꯤ ꯑꯗꯨ ꯄꯨꯔꯛꯏ ꯀꯥꯏꯅꯒ ꯅꯨꯡꯉꯥꯏꯅ ꯆꯥꯃꯤꯟꯅꯩꯌꯦꯕꯀꯣ ꯑꯗꯒꯤ ꯑꯋꯥꯕ ꯑꯃ ꯍꯥꯏꯌꯣ ꯍꯥꯏꯔꯒꯅ ꯂꯝꯕꯤ ꯂꯝꯕꯤ ꯑꯁꯥꯡꯕ ꯆꯠꯄꯒꯤ ꯍꯥꯏꯇꯥꯔꯦ ꯂꯝꯁꯥꯡ ꯒꯥꯔꯤ ꯇꯣꯡꯉꯒ ꯆꯠꯄꯒꯤ ꯀꯣꯛ ꯉꯥꯎꯕ ꯑꯣꯅꯤꯡꯕꯒꯨꯝꯕ ꯐꯥꯎꯕꯗꯣ ꯑꯗꯨ ꯇꯧꯋꯦ ꯑꯗꯨꯒ ꯐꯥꯔꯃꯥꯁꯤ ꯑꯝꯗꯒꯤ ꯇꯧꯔꯒ ꯌꯨꯝꯗꯒꯤ ꯍꯤꯗꯥꯛ ꯂꯥꯡꯊꯛ ꯄꯨꯍꯧꯗ꯭ꯔꯃꯤꯅ ꯐꯥꯔꯃꯥꯁꯤꯗꯒꯤ ꯇꯧꯔꯒ ꯒꯨꯂꯤꯒ ꯂꯩꯔꯒ ꯆꯥꯏꯌꯦ ꯑꯗ ꯑꯁ ꯂꯝꯕꯤꯗ ꯑꯣꯅꯤꯡꯗꯅꯒ ꯇꯧꯔꯛꯄꯗꯒꯤ ꯏꯃꯥꯟꯅꯕꯤꯅ ꯑꯁ ꯌꯧꯗꯣꯔꯦꯍꯦ ꯈꯤꯇꯪ ꯉꯥꯏꯔꯦ ꯀꯥꯏꯅꯒ ꯇꯧꯗꯅ ꯌꯥꯝ ꯅꯨꯡꯉꯥꯏꯅ ꯆꯠꯂꯦ ꯑꯗꯨꯒ ꯑꯗꯨꯃꯥꯏꯅ ꯇꯧꯔꯒ ꯆꯠꯂꯦ ꯑꯗꯨꯒ ꯁꯤꯔꯣꯏ ꯂꯤꯂꯤꯒꯤ ꯆꯤꯡꯈꯣꯡ ꯍꯦꯛ ꯌꯧꯕꯗꯨꯗꯒꯤꯗꯤ ꯁꯤꯔꯣꯏ ꯆꯤꯡꯗꯣ ꯆꯤꯡꯗꯣ ꯀꯥꯅꯕꯗ ꯍꯣꯠꯅꯕꯗ ꯊꯕꯛ ꯑꯃꯅꯦꯕ ꯅꯣꯡꯁꯨ ꯊꯤꯠꯂꯤ ꯊꯤꯠꯂꯤ ꯇꯥꯕ ꯑꯗꯒꯤꯗꯤ ꯂꯝꯕꯤꯗꯨꯁꯨ ꯑꯩꯈꯣꯏꯒꯤ

ꯑꯗꯣ ꯁꯤꯔꯣꯏ ꯂꯤꯂꯤꯁꯦ ꯃꯐꯝ ꯑꯃꯗ ꯍꯦꯛꯇ ꯊꯥꯕ ꯃꯇꯝꯗ ꯄꯪꯁꯥꯠꯇ ꯁꯥꯠꯄ ꯂꯩ ꯅꯠꯇꯦꯕ ꯑꯩꯅ ꯄꯥꯝꯃꯤ ꯑꯗꯒꯤꯗꯤ ꯑꯩꯅ ꯈꯣꯏꯗꯥꯖꯩ ꯀꯥꯏꯅꯒ ꯐꯨꯛꯑꯒ ꯄꯨꯔꯛꯑꯒ ꯌꯨꯝꯗ ꯑꯩꯒꯤ ꯒꯝꯂꯥꯗ

ꯂꯩꯆꯤꯟꯒ ꯑꯩꯒꯒ ꯊꯦꯡꯅꯕꯒꯤ ꯅꯨꯡꯉꯥꯏꯕ ꯍꯥꯏꯗꯤ ꯑꯩꯅ ꯉꯁꯥꯏ ꯆꯤꯡꯗ ꯀꯥꯔꯛꯄꯗꯨꯒꯤ ꯑꯋꯥꯕ ꯄꯨꯝꯅꯃꯛꯇꯣ ꯀꯥꯎꯊꯣꯛꯈ꯭ꯔꯒ ꯍꯥꯏꯇꯥꯔꯦꯅꯦ ꯌꯥꯝ ꯅꯨꯡꯉꯥꯏꯅ ꯍꯥꯏꯗꯤ ꯄꯨꯔꯥ ꯄꯨꯟꯁꯤꯗ ꯑꯃꯨꯛ ꯍꯟꯅ ꯐꯪꯉꯔꯣꯏꯗꯕꯒꯤ ꯅꯨꯡꯉꯥꯏꯕꯗꯣ ꯑꯗꯨ ꯐꯪꯉꯦ ꯍꯥꯏꯗꯤ ꯂꯩꯆꯤꯟꯒ ꯑꯩꯒꯒ ꯊꯦꯡꯅꯕ ꯑꯩꯈꯣꯏꯒꯤ ꯁꯔꯒꯒ ꯑꯩꯒ ꯈꯨꯠꯅꯒ ꯂꯥꯝꯕ ꯐꯪꯕꯒꯤ ꯋꯥꯈꯟꯁꯤꯗ ꯁꯨꯝ ꯈꯟꯕꯤꯗꯣ ꯑꯗꯨ ꯇꯧꯋꯦ ꯑꯗꯨꯒ

ꯑꯗꯨ ꯃꯈꯣꯡꯗꯨꯗꯁꯨ ꯑꯩꯈꯣꯏꯒꯤ ꯆꯤꯡꯃꯤ ꯏꯆꯤꯟ ꯏꯅꯥꯎꯁꯤꯡꯅ ꯑꯂꯨꯒ ꯊꯥꯔꯝꯃꯦ ꯑꯗꯨ ꯃꯣꯏꯒꯤ ꯑꯂꯨꯁꯤꯡꯗꯣ ꯂꯩꯔꯛꯏ

ꯍꯧꯖꯤꯛꯁꯨ ꯁꯤꯔꯣꯏ ꯂꯤꯂꯤ ꯌꯦꯡꯅꯤꯡꯕ ꯌꯦꯡꯕ ꯆꯠꯄꯒꯤ ꯑꯄꯥꯝꯕ ꯑꯗꯒꯤꯗꯤ ꯃꯇꯝꯗꯨꯗ ꯐꯪꯈꯤꯕ ꯅꯨꯡꯉꯥꯏꯕꯗꯣ ꯐꯪꯈꯤꯗ꯭ꯔꯥ ꯀꯥꯏꯅꯒ ꯋꯥꯈꯜꯗꯒ ꯈꯟꯕꯤꯗꯣ ꯑꯗꯨ ꯇꯧꯏ ꯑꯗꯨ ꯍꯧꯖꯤꯛꯇꯤ ꯏꯆꯥ ꯏꯁꯨ ꯌꯥꯎꯕ ꯑꯗꯒꯤꯗꯤ ꯑꯗꯨꯃꯥꯏꯅ ꯇꯧꯕꯗꯨꯅ ꯃꯇꯝꯗꯨꯒꯤ ꯅꯨꯡꯉꯥꯏꯕꯗꯨꯗꯤ ꯑꯁ ꯐꯪꯉꯔꯣꯏ ꯀꯥꯏꯅꯒ ꯈꯜꯂꯤ ꯑꯗꯨ ꯃꯇꯝꯗꯨꯗꯗꯤ ꯏꯁꯨꯡ ꯏꯃꯥꯟꯅꯕꯤ ꯃꯌꯥꯝꯒ ꯆꯠꯄꯅꯤꯅ ꯑꯁ ꯂꯥꯡꯅꯤꯡꯕ ꯂꯥꯡꯉꯦ ꯁꯛꯅꯤꯡꯕ ꯁꯛꯑꯦ ꯉꯥꯎꯅꯤꯡꯕ ꯉꯥꯎꯋꯦ ꯍꯥꯏꯇꯥꯔꯦ ꯍꯥꯏꯗꯤ ꯉꯥꯎꯕꯑꯅ ꯌꯥꯝꯅ ꯀꯩꯅꯣ ꯇꯧꯅꯗꯤ ꯅꯠꯇꯦ ꯇꯧꯕꯇꯕꯨ ꯑꯩꯈꯣꯏ ꯃꯁꯦꯟ ꯑꯃꯅ ꯑꯃꯗ ꯑꯁ ꯅꯪꯗꯤ ꯑꯗꯨ ꯄꯨꯔꯛꯄ꯭ꯔꯣ ꯑꯗꯨ ꯆꯠꯃꯤꯟꯅꯁꯤ ꯀꯥꯏꯅ ꯌꯥꯝꯅ

ꯁꯤꯔꯣꯏ ꯂꯤꯂꯤ ꯌꯦꯡꯕ ꯆꯠꯅꯤꯡꯕꯒꯤ ꯏꯈꯧꯂꯥꯡꯕ ꯂꯩ ꯑꯩꯒꯤ ꯐꯦꯃꯤꯂꯤꯒ ꯇꯧꯔꯒ ꯑꯩ ꯁꯤꯔꯣꯏ ꯂꯤꯂꯤ ꯌꯦꯡꯕ ꯆꯠꯈꯤꯒꯅꯤ